ꯉꯁꯤꯒꯤ ꯃꯥꯂꯦꯝ ꯑꯁꯤꯗ ꯃꯅꯤꯄꯨꯔꯤ ꯂꯣꯜ ꯉꯥꯡꯂꯤꯕ ꯁꯤꯡꯅ ꯊꯦꯡꯅꯔꯤꯕ ꯈꯨꯗꯣꯡ ꯆꯥꯗꯕ ꯈꯔ ꯑꯁꯦ ꯃꯗꯨꯗꯤ ꯃꯁꯤꯅꯤ ꯍꯧꯒꯠꯂꯛꯂꯤꯕ ꯅꯍꯥ ꯃꯈꯩꯅ ꯍꯧꯖꯤꯛ ꯏꯪꯂꯤꯁ ꯂꯣꯜ ꯑꯁꯦ ꯏꯪꯂꯤꯁ ꯉꯥꯡꯕꯁꯤꯅ ꯆꯠꯅꯕꯤꯅꯤ ꯍꯥꯏꯅ ꯉꯥꯡꯅꯔꯛꯄꯅ ꯃꯅꯤꯄꯨꯔꯤꯒꯤ ꯂꯣꯜ ꯁꯍꯤꯇ꯭ꯌ ꯃꯈꯩꯁꯦ ꯂꯣꯏꯅ ꯅꯣꯡꯃ ꯅꯣꯡꯃꯒꯤ ꯁꯨꯝ ꯁꯨꯝ ꯃꯥꯡꯊꯔꯛꯄ ꯎꯔꯦ ꯃꯁꯤ ꯑꯩꯈꯣꯏ ꯃꯌꯥꯝ ꯆꯪꯗꯅ ꯌꯣꯛꯈꯠꯃꯤꯟꯅꯁꯤ ꯃꯅꯤꯄꯨꯔꯤ ꯂꯣꯜ ꯍꯥꯏꯕꯁꯦ ꯑꯗꯨꯛꯀꯤ ꯃꯇꯤꯛ ꯏꯃꯥ ꯏꯃꯥ ꯏꯄꯥ ꯄꯣꯛꯇ꯭ꯔꯤꯉꯩ ꯃꯇꯝꯗꯒꯤ ꯉꯥꯡꯅꯔꯛꯂꯕ ꯆꯠꯅꯔꯛꯂꯕ ꯂꯣꯜꯅꯤ ꯃꯁꯤꯕꯨ ꯃꯇꯝꯒꯤ ꯃꯇꯨꯡ ꯏꯟꯅ ꯁꯨꯝ ꯃꯥꯡꯊꯔꯛꯄ ꯍꯥꯏꯕꯁꯦ ꯂꯥꯏꯕꯛꯊꯤꯕꯅꯤ